ꯑꯩ ꯍꯧꯖꯤꯛ ꯇꯧꯖꯔꯛꯏꯕ ꯃꯐꯝꯁꯤ ꯇꯣꯝꯊꯤꯟ ꯇꯦꯛꯁꯤ ꯁꯥꯔꯚꯤꯁ ꯅꯠꯇꯕ꯭ꯔꯥ ꯑꯩꯒꯤ ꯃꯤꯡ ꯈꯦꯇ꯭ꯔꯤꯃꯌꯨꯝ ꯅꯤꯔꯃꯂꯥ ꯀꯧꯋꯤ ꯑꯩ ꯀꯛꯆꯤꯡ ꯃꯈꯥ ꯂꯩꯀꯥꯏꯗꯒꯤꯅꯤ ꯑꯩ ꯇꯥꯡ ꯀꯨꯟꯒꯅꯤꯊꯣꯏꯁꯦ ꯑꯩ ꯏꯃꯥꯟꯅꯕꯤ ꯇꯔꯨꯛꯀ ꯃꯐꯝ ꯈꯔ ꯆꯠꯄ ꯄꯥꯝꯃꯤ ꯁꯣꯝꯗꯒꯤ ꯁꯣꯝ ꯇꯣꯝꯊꯤꯟ ꯇꯦꯛꯁꯤ ꯁꯥꯔꯚꯤꯁ ꯃꯐꯝꯗꯒꯤ ꯑꯩꯈꯣꯏ ꯇꯔꯨꯛ ꯆꯟꯕ ꯒꯥꯔꯤ ꯑꯃꯗꯤ ꯆꯥꯅ ꯊꯛꯅꯕ ꯄꯨꯔꯒ ꯑꯩꯈꯣꯏ ꯃꯐꯝ ꯈꯔꯗ ꯀꯣꯏꯒꯦ ꯍꯥꯏꯕꯒꯤ ꯄ꯭ꯂꯥꯟꯁ ꯇꯧꯋꯤ ꯗꯦꯠ ꯇ꯭ꯋꯦꯟꯇꯤ ꯇꯨꯁꯤ ꯑꯩꯈꯣꯏ ꯁꯣꯝꯒꯤ ꯀꯦꯞ ꯁꯥꯔꯚꯤꯁ ꯅꯨꯃꯤꯠꯁꯤꯒꯤ ꯑꯣꯏꯅ ꯑꯩꯈꯣꯏ ꯇꯧꯖꯒꯦ ꯑꯩꯈꯣꯏꯅ ꯆꯠꯀꯗꯣꯔꯤꯕ ꯃꯐꯝꯁꯦ ꯈꯣꯡꯖꯣꯝ ꯋꯥꯔꯗꯩ ꯍꯧꯔꯒ ꯁꯦꯟꯗ꯭ꯔꯥꯗ ꯂꯣꯏꯁꯤꯜꯂꯒ ꯌꯨꯝꯐꯧꯗ ꯊꯤꯟꯕꯤꯕꯒꯤ ꯈꯨꯗꯣꯡꯆꯥꯕ ꯂꯩꯒꯗ꯭ꯔꯥ ꯑꯩ ꯀꯛꯆꯤꯡ ꯃꯈꯥ ꯂꯩꯀꯥꯏꯗꯩ ꯑꯣꯏꯔꯒꯁꯨ ꯑꯩ ꯀꯛꯆꯤꯡ ꯕꯖꯥꯔꯗ ꯉꯥꯏꯖꯔꯝꯒꯦ ꯑꯗꯣꯝꯒꯤ ꯇꯦꯛꯁꯤ ꯁꯥꯔꯚꯤꯁꯁꯦ ꯅꯨꯃꯤꯠꯁꯤꯒꯤ ꯇꯥꯡ ꯀꯨꯟꯅꯤꯊꯣꯏꯒꯤ ꯄꯨꯡ ꯃꯥꯄꯟꯗ ꯑꯩꯈꯣꯏꯕꯨ ꯄꯤꯛꯀꯞ ꯇꯧꯕꯤꯕ ꯌꯥꯒꯗ꯭ꯔꯥ